ꯇꯦꯛꯀꯅꯣꯂꯣꯖꯤꯅ ꯍꯧꯖꯤꯛꯀꯤ ꯃꯇꯝꯗ ꯐꯥꯔꯃꯤꯡ ꯇꯧꯕꯗ ꯄꯣꯊꯣꯛ ꯄꯨꯊꯣꯛꯄꯗ ꯑꯗꯨꯒ ꯍꯦꯟꯅ ꯃꯔꯥꯡ ꯀꯥꯏꯅ ꯂꯣꯛꯄ ꯐꯪꯕ ꯔꯤꯇꯔꯟ ꯐꯪꯕ ꯍꯥꯏ ꯇꯥꯔꯦ ꯄꯩꯁꯥꯕꯨ ꯑꯣꯏꯔꯁꯨ ꯄꯣꯠꯇꯨꯒꯤ ꯃꯔꯥꯡ ꯀꯥꯏꯅ ꯍꯦꯟꯅ ꯐꯪꯉꯗꯤ ꯄꯣꯠ ꯌꯣꯜꯂꯒ ꯄꯩꯁꯥ ꯐꯪꯒꯗꯕꯅꯤ ꯑꯗꯨꯒꯨꯝꯕꯒꯤ ꯐꯪꯕꯒꯤ ꯈꯜꯂꯒꯗꯤ ꯑꯃꯃꯝ ꯍꯥꯏꯕ ꯇꯥꯔꯒꯗꯤ ꯄꯋꯥꯔ ꯇꯤꯂꯔ ꯑꯗꯒꯤ ꯐꯥꯝ ꯇꯧꯕꯗꯨꯗ ꯑꯩ ꯎꯞꯅꯅꯕ ꯏꯁꯤꯡ ꯇꯣꯏꯅ ꯆꯣꯠꯇꯅꯕ ꯁꯥꯄꯣꯟ ꯌꯥꯝ ꯆꯪꯗꯅꯕ ꯍꯦꯟ ꯒ꯭ꯂꯣꯞꯁꯨ ꯗꯔꯀꯥꯔ ꯑꯣꯏ ꯃꯥꯁꯛ ꯗꯔꯀꯥꯔ ꯑꯣꯏ ꯏꯁꯄ꯭ꯔꯦ ꯃꯦꯆꯤꯟ ꯗꯔꯀꯥꯔ ꯑꯣꯏ ꯑꯗꯒꯤ ꯍꯩ ꯂꯩ ꯊꯥꯕꯒꯤꯅ ꯇꯛꯇꯔꯒꯨꯝꯕ ꯁꯦꯞꯂꯤꯡꯒꯤ ꯇꯧꯕ ꯁꯦꯄ꯭ꯂꯤꯡ ꯌꯣꯝꯕꯒꯤ ꯄ꯭ꯂꯥꯁꯇꯤꯛ ꯈꯥꯎꯁꯨ ꯗꯔꯀꯥꯔ ꯑꯣꯏ ꯑꯗꯩ ꯍꯥꯏ ꯌꯦꯜꯗꯤꯡ ꯑꯣꯏꯅꯅꯕ ꯍꯣꯠꯅꯕꯗ

ꯂꯣꯏꯔꯒ ꯃꯔꯨꯝ ꯌꯦꯔꯨꯝ ꯂꯧꯕ ꯈꯨꯟꯕ ꯑꯅ ꯁꯤ ꯑꯣꯏꯔꯗꯤ ꯇ꯭ꯔꯤꯠꯃꯦꯟ ꯇꯧꯕ ꯍꯤꯗꯥꯛ ꯀꯥꯞꯄ ꯏꯟꯁꯦꯛꯇꯤꯁꯥꯏꯠ ꯇꯧꯕ ꯃꯌꯥꯝꯁꯤ ꯗꯔꯀꯥꯔ ꯑꯣꯏꯕꯅꯤꯅ ꯑꯗꯨꯝ ꯆꯠꯊꯩ ꯃꯁꯤꯅ ꯍꯦꯟꯅ ꯂꯥꯏꯊꯣꯛꯍꯜꯂꯤ ꯑꯍꯜ ꯑꯣꯏꯔꯛꯄ ꯑꯩꯈꯣꯏꯗꯗꯤ ꯍꯦꯟꯅ ꯈꯨꯗꯣꯡꯆꯥꯕꯁꯨ ꯐꯪꯍꯜꯂꯤ ꯃꯁꯤꯅ